ꯑꯩꯈꯣꯏꯒꯤ ꯃꯐꯝ ꯑꯁꯤꯗ ꯌꯥꯝꯟ ꯍꯥꯎꯕ ꯃꯊꯦꯜ ꯑꯃ ꯂꯩꯑꯦ ꯃꯃꯤꯡ ꯈꯦꯔ ꯍꯥꯏꯅ ꯀꯧꯑꯦ ꯑꯗꯨꯛꯀꯤ ꯃꯇꯤꯛ ꯍꯥꯎꯑꯦ ꯃꯍꯥꯛꯁꯤ ꯁꯦꯝꯕ ꯃꯇꯝꯗ ꯏꯁꯤꯡꯗꯣ ꯃꯩꯗ ꯊꯥꯡꯒꯠꯂꯅꯤ ꯑꯗꯨꯒ ꯆꯦꯡ ꯊꯥꯗꯔꯅꯤ ꯑꯗꯨꯒ ꯁꯪꯒꯣꯝ ꯍꯩꯖꯤꯜꯂꯅꯤ ꯑꯗꯨꯒ ꯌꯨꯕꯤ ꯇꯦꯁꯄꯇꯥ ꯂꯣꯡ ꯑꯦꯂꯥꯏꯆꯤ

ꯈꯣꯡꯗ꯭ꯔꯨꯝ ꯆꯝꯐꯨꯠ ꯑꯣꯏꯕ ꯌꯥꯏ ꯊꯕꯤ ꯆꯝꯐꯨꯠ ꯑꯣꯏꯕ ꯌꯥꯏ ꯑꯗꯨꯏ ꯆꯝꯐꯨꯠ ꯑꯃꯗ ꯆꯤꯅꯤꯁꯦ ꯌꯥꯝꯅ ꯍꯥꯞꯅꯩꯑꯦ ꯆꯤꯅꯤꯅ ꯃꯔꯨꯑꯣꯏꯅ ꯆꯝꯐꯨꯠꯇꯗꯤ ꯆꯤꯅꯤꯁꯤꯗꯤ ꯆꯝꯐꯨꯠꯀꯤ ꯑꯣꯏꯅꯗꯤ ꯆꯤꯅꯤꯁꯦ ꯌꯥꯝꯅ ꯃꯔꯨ ꯑꯣꯏꯑꯦ